ꯏꯝꯐꯥꯜꯗꯒꯤ ꯌꯥꯝꯅ ꯂꯥꯞꯅ ꯂꯩꯕ ꯑꯣꯏꯕꯅ ꯃꯐꯝ ꯑꯁꯤꯗꯗꯤ ꯀꯔꯕꯥꯔ ꯑꯃ ꯇꯧꯒꯦ ꯍꯥꯏꯔꯕꯁꯨ ꯌꯥꯝꯅ ꯋꯥꯅ ꯊꯣꯛꯏ ꯑꯩꯈꯣꯏ ꯑꯩꯈꯣꯏꯅ ꯃꯐꯝ ꯑꯅꯛꯄꯗ ꯄꯣꯠ ꯆꯩ ꯃꯔꯥꯡ ꯀꯥꯏꯅ ꯐꯪꯗꯕꯅ ꯃꯔꯝ ꯑꯣꯏꯔꯒ ꯃꯐꯝ ꯑꯁꯤ ꯌꯧꯔꯛꯅꯕ ꯂꯝꯕꯤ ꯊꯣꯡ ꯅꯥꯇꯩ ꯆꯥꯗꯕ ꯑꯣꯏꯕꯅ ꯌꯥꯝꯅ ꯋꯥꯅ ꯊꯣꯛꯏ ꯃꯐꯝ ꯑꯁꯤ ꯆꯥꯎꯈꯠꯅꯕꯒꯤꯗꯃꯛꯇ ꯂꯝꯕꯤ ꯊꯣꯡ ꯃꯔꯝ ꯆꯥꯅ ꯂꯩꯔꯕꯗꯤ ꯃꯐꯝ ꯑꯁꯤ ꯄꯣꯠ ꯆꯩ ꯃꯔꯥꯡ ꯀꯥꯏꯅ ꯐꯪꯕꯗꯨꯅ ꯃꯈꯜ ꯃꯈꯥ ꯀꯌꯥꯒꯤ ꯀꯔꯕꯥꯔ ꯇꯧꯕꯗ ꯃꯤꯑꯣꯏ ꯕ ꯄꯨꯟꯅ ꯇꯧꯕ ꯉꯝꯒꯅꯤ ꯈꯜꯂꯤ